ꯑꯩꯒꯤ ꯏꯃꯨꯡꯗ ꯃꯔꯨ ꯑꯣꯏꯅ ꯃꯤ ꯃꯉꯥ ꯂꯩ ꯑꯩꯒꯤ ꯏꯃꯥ ꯕꯕꯥ ꯑꯃꯗꯤ ꯑꯩꯒꯤ ꯏꯆꯤꯟ ꯏꯅꯥꯎ ꯑꯍꯨꯝ ꯑꯩꯈꯣꯏꯒꯤ ꯏꯃꯨꯡꯗ ꯏꯆꯤꯟ ꯏꯅꯥꯎ ꯅꯨꯄꯥ ꯉꯥꯛꯇꯅꯤ ꯑꯍꯨꯝ ꯑꯁꯤ ꯑꯃꯗꯤ ꯑꯩꯒꯤ ꯏꯄꯨ ꯏꯙꯧꯁꯤꯡ ꯀꯀꯥꯁꯤꯡ ꯂꯩ ꯃꯔꯨ ꯑꯣꯏꯅ ꯑꯩꯈꯣꯏꯒꯤ ꯏꯃꯨꯡꯒꯤ ꯑꯣꯏꯅ ꯏꯆꯤꯟ ꯏꯅꯥꯎ ꯅꯨꯄꯥ ꯉꯥꯛꯇ ꯑꯍꯨꯝꯅꯤ ꯃꯁꯤꯅ ꯃꯔꯝ ꯑꯣꯏꯔꯒ ꯅꯨꯄꯤ ꯌꯥꯎꯗꯕꯅ ꯃꯔꯝ ꯑꯣꯏꯔꯒ ꯏꯃꯥꯒꯤ ꯃꯇꯦꯡ ꯑꯗꯨꯃꯛ ꯄꯥꯡꯏ ꯐꯤ ꯁꯨꯕ ꯆꯥꯛ ꯊꯣꯡꯕ ꯑꯁꯤꯅꯆꯤꯡꯕꯗ ꯑꯗꯨꯃꯛ ꯅꯨꯄꯤ ꯌꯥꯎꯗꯕꯅ ꯃꯔꯝ ꯑꯣꯏꯔꯒ ꯅꯨꯄꯤ ꯅꯨꯄꯥ ꯍꯥꯏꯕꯒꯤ ꯊꯕꯛ ꯑꯁꯤꯁꯨ ꯈꯥꯏꯕ ꯑꯣꯏꯗꯦ ꯑꯩꯈꯣꯏꯒꯤ ꯏꯃꯨꯡꯗ ꯑꯃꯗꯤ ꯌꯥꯝꯅ ꯅꯨꯡꯁꯤ ꯆꯥꯟꯅꯅ ꯂꯩ ꯑꯩꯈꯣꯏꯒꯤ ꯏꯃꯨꯡꯗ ꯑꯃꯗꯤ ꯏꯃꯥ ꯕꯕꯥꯅ ꯍꯥꯏꯕꯁꯤꯡ ꯏꯆꯤꯟ ꯏꯅꯥꯎ ꯑꯍꯨꯝ ꯑꯩꯈꯣꯏ ꯑꯍꯨꯝꯃꯛꯅ ꯉꯥꯛꯅ ꯆꯠꯅꯕ ꯍꯣꯠꯅꯩ ꯑꯃꯗꯤ ꯆꯠꯁꯨ ꯆꯠꯂꯤ ꯑꯁꯨꯝ ꯇꯧꯗꯨꯅ ꯌꯥꯝ ꯅꯨꯡꯁꯤꯅꯅ ꯀꯀꯥꯁꯤꯡ ꯑꯃꯗꯤ ꯕꯕꯥꯈꯣꯏ ꯏꯃꯥꯈꯣꯏ ꯌꯥꯝꯅ ꯅꯨꯡꯁꯤꯅꯅ ꯋꯥꯔꯤ ꯋꯇꯥꯏ ꯀꯔꯤ ꯇꯧꯁꯤꯒꯦ ꯍꯥꯏꯕꯒꯤ ꯇꯥꯊꯣꯛ ꯇꯥꯁꯤꯟ ꯇꯧꯏ ꯑꯃꯗꯤ ꯑꯩꯈꯣꯏ ꯏꯆꯤꯟ ꯏꯅꯥꯎ ꯑꯍꯨꯝꯅꯤ ꯅꯨꯄꯥ ꯉꯥꯛꯇ ꯃꯈꯣꯏ ꯑꯅꯤꯃ ꯑꯩꯈꯣꯏ ꯑꯍꯨꯝꯃꯛ ꯏꯃꯥꯒꯤ ꯃꯇꯦꯡ ꯑꯃꯗꯤ ꯕꯕꯥꯒꯤ ꯃꯇꯦꯡ ꯂꯣꯏꯅ ꯄꯥꯡꯏ ꯑꯁꯨꯝ ꯇꯧꯗꯨꯅ ꯑꯩꯈꯣꯏꯒꯤ ꯏꯃꯨꯡ ꯃꯅꯨꯡ ꯃꯊꯛꯊꯣꯡꯕꯅ ꯍꯥꯏꯕꯁꯤꯡ ꯃꯈꯥ ꯇꯥꯕꯅ ꯏꯟꯕ ꯑꯃꯗꯤ ꯃꯈꯥ ꯇꯥꯕꯁꯤꯡꯅ ꯍꯥꯏꯔꯤꯕꯁꯤꯅ ꯀꯔꯤꯅꯣ ꯍꯥꯏꯗꯨꯅ ꯃꯊꯛ ꯊꯣꯡꯕꯁꯤꯡꯅ ꯇꯥꯕ ꯑꯁꯤꯒꯨꯝꯅ ꯇꯧꯏ ꯑꯃꯗꯤ ꯑꯩꯈꯣꯏꯒꯤ ꯑꯩꯒꯤ ꯏꯃꯥꯅꯕ ꯈꯔꯁꯤꯡ ꯍꯥꯏꯔꯒꯗꯤ ꯃꯔꯨ ꯑꯣꯏꯅ ꯑꯩꯒꯤ ꯏꯃꯥꯅꯕ ꯀ꯭ꯂꯥꯁꯃꯦꯠꯁꯤꯡ ꯄꯨꯜꯂꯤ ꯑꯁꯦꯡꯕꯃꯛꯀꯤꯗꯤ ꯑꯩ ꯇꯣꯉꯥꯟ ꯇꯣꯉꯥꯟꯕ ꯃꯔꯨꯞ ꯃꯌꯥꯝ ꯄꯨꯜꯂꯨꯕ ꯂꯩꯇꯦ ꯑꯩꯒꯤ ꯃꯔꯨ ꯑꯣꯏꯅ ꯀ꯭ꯂꯥꯁꯃꯦꯠ ꯁꯤꯡ ꯄꯨꯜꯂꯤ ꯑꯩꯒꯤ ꯏꯃꯥꯅꯕ ꯀ꯭ꯂꯥꯁꯃꯦꯠ ꯑꯍꯨꯝ ꯄꯨꯜꯂꯤ ꯑꯩꯒ ꯌꯥꯝ ꯀ꯭ꯂꯣꯖ ꯑꯣꯏꯅ ꯄꯨꯜꯂꯤ ꯃꯈꯣꯏꯁꯤꯡ ꯑꯗꯨ ꯌꯥꯝꯅ ꯆꯝꯕ ꯑꯃꯗꯤ ꯌꯥꯝꯅ ꯐꯕ ꯑꯣꯅꯦꯁ ꯑꯣꯏꯕ ꯑꯝꯗꯤ ꯌꯥꯝꯅꯁꯨ ꯀꯥꯏꯟ ꯑꯣꯏꯕ ꯏꯃꯥꯅꯕ ꯉꯥꯛꯇ ꯑꯣꯏ ꯃꯈꯣꯏꯁꯤꯡꯒ ꯄꯨꯜꯂꯨꯕꯁꯤ ꯌꯥꯝꯅ ꯂꯥꯏꯕꯛ ꯐꯩ ꯍꯥꯏꯅꯁꯨ ꯈꯜꯂꯤ ꯑꯩꯅ ꯑꯩꯒꯤ ꯀꯔꯤꯒꯨꯝꯕ ꯑꯋꯥꯕ ꯇꯥꯕ ꯃꯇꯝꯗ ꯃꯈꯣꯏꯅ ꯃꯁꯥꯃꯛꯀꯤ ꯑꯋꯥꯕ ꯇꯥꯕꯒꯨꯝꯅ ꯌꯥꯝꯅ ꯌꯥꯝꯅ ꯆꯦꯛꯁꯤꯟꯅ ꯌꯥꯝꯅ ꯊꯋꯥꯏ ꯌꯥꯎꯅ ꯑꯩꯒꯤ ꯃꯇꯦꯡ ꯄꯥꯡꯏ ꯑꯃꯗꯤ ꯑꯩꯅꯁꯨ ꯃꯈꯣꯏꯒꯤꯗꯃꯛꯇꯁꯨ ꯑꯆꯧ ꯑꯆꯧꯕ ꯃꯇꯦꯡ ꯄꯥꯡꯅꯕ ꯍꯣꯠꯅꯩ ꯑꯃꯗꯤ ꯄꯥꯡꯁꯨ ꯄꯥꯡꯏ ꯃꯈꯣꯏꯒꯤ ꯑꯋꯥꯕ ꯇꯥꯔꯛꯄ ꯃꯇꯝꯗꯁꯨ ꯑꯁꯨꯝꯅ ꯑꯩꯅ ꯅꯣꯡꯃ ꯁ꯭ꯀꯨꯜ ꯀꯥꯍꯧꯗꯕ ꯇꯥꯔꯒꯁꯨ ꯃꯈꯣꯏꯅ ꯑꯩꯒꯤꯗꯃꯛꯇꯅꯤ ꯍꯥꯏꯗꯨꯅ ꯀꯣꯏꯁꯟ ꯑꯟꯁꯔꯒꯨꯝꯕ ꯁꯤꯜꯂꯛꯄ ꯑꯁꯤꯒꯨꯝꯅ ꯑꯐ ꯑꯐꯕ ꯀꯌꯥ ꯃꯇꯦꯡ ꯇꯧꯕꯤꯔꯛꯈꯤ ꯆꯥꯎꯔ ꯆꯥꯎꯔꯕ ꯃꯇꯦꯡ ꯀꯌꯥ ꯇꯧꯕꯤꯔꯛꯈꯤ ꯃꯈꯣꯏꯁꯤꯡ ꯑꯁꯦ ꯑꯩꯗꯤ ꯃꯈꯣꯏꯁꯤꯡꯒ ꯄꯨꯟꯕꯁꯦ ꯌꯥꯝꯅ ꯂꯥꯏꯕꯛ ꯐꯩ ꯍꯥꯏꯅꯁꯨ ꯈꯜꯂꯤ ꯑꯃꯗꯤ ꯌꯥꯝꯅ ꯐꯕ ꯃꯔꯨꯞꯅꯤ ꯍꯥꯏꯅꯁꯨ ꯂꯧꯏ ꯑꯩꯒꯤ ꯑꯣꯏꯅ